ꯑꯩꯅ ꯐꯤ ꯂꯣꯟꯕ ꯐꯣꯠꯄ ꯀꯌꯥ ꯍꯩꯔꯕꯁꯨ ꯑꯩꯒꯤ ꯏꯃꯥꯟꯅꯕꯤ ꯑꯃꯅ ꯃꯥꯅ ꯅꯣꯡꯃ ꯃꯥꯅ

ꯐꯨꯔꯤꯠ ꯑꯃ ꯃꯥꯅ ꯇꯨꯈꯤ ꯂꯣꯟꯕ ꯎꯕꯗ ꯑꯩꯅ ꯃꯥꯏ ꯃꯥꯗꯤ ꯈꯨꯠ ꯁꯥꯁꯦ ꯌꯥꯝ ꯍꯩꯕꯅꯤꯅ ꯃꯥꯅ ꯗꯤꯖꯥꯏꯟ ꯗꯤꯖꯥꯏꯟꯗ ꯃꯥꯅ ꯐꯨꯔꯤꯠꯁꯦ ꯗꯤꯖꯥꯏꯟ ꯗꯤꯖꯥꯏꯟꯁꯨ ꯑꯗꯨꯝ ꯃꯥꯅ ꯀꯣꯆꯤꯗꯨꯅ ꯂꯣꯟꯂꯛꯄ ꯃꯇꯝꯗ ꯑꯩꯁꯦ ꯃꯥꯒꯤ ꯈꯨꯁꯥꯗꯣ ꯑꯩ ꯌꯥꯝ ꯄꯥꯝꯃꯦ ꯑꯗꯨꯅꯦ ꯑꯩꯅꯁꯨ ꯌꯥꯝ ꯇꯝꯅꯤꯡꯕꯁꯨ ꯑꯩ ꯄꯣꯛꯑꯦ ꯃꯥꯅ ꯍꯩꯕꯒꯨꯝꯅ ꯑꯩꯅ ꯈꯖꯤꯛꯇꯪ ꯍꯩꯕꯗꯒꯤ ꯃꯉꯣꯟꯗ ꯌꯥꯝ ꯇꯝꯖꯅꯤꯡꯕ ꯑꯃꯁꯨ ꯑꯣꯏ ꯑꯗꯨ ꯑꯗꯨꯝ ꯑꯗꯨꯒ ꯏꯝꯕꯣꯏꯗ꯭ꯔꯤ ꯇꯧꯕ ꯑꯩ ꯏꯃꯥꯟꯅꯕꯤ ꯃꯌꯥꯝ ꯏꯝꯕꯣꯏꯗ꯭ꯔꯤ ꯇꯧꯕꯁꯨ ꯌꯥꯎꯏ ꯑꯗꯨꯒ ꯈꯨꯠ ꯁꯥ ꯍꯩꯕ ꯑꯗꯨꯝ ꯂꯣꯟꯕ ꯈꯣꯠꯄ ꯍꯥꯏꯕꯗꯁꯨ ꯃꯌꯥꯝꯃ ꯂꯩꯌꯦ ꯏꯝꯕꯣꯏꯗ꯭ꯔꯤ ꯃꯣꯏꯅ ꯐꯅꯦꯛꯁꯦ ꯄ꯭ꯂꯦꯟꯗ ꯁꯥꯕ ꯈꯣꯠꯄ ꯇꯧꯔꯒ ꯃꯣꯏꯅ ꯏꯝꯕꯣꯏꯗ꯭ꯔꯤ ꯗꯤꯖꯥꯏꯟ ꯗꯤꯖꯥꯏꯟ ꯇꯧꯔꯛꯄ ꯇꯧꯕꯁꯦ ꯑꯩ ꯌꯥꯝ ꯄꯥꯝꯖꯩ ꯌꯥꯝ ꯍꯩꯌꯦ ꯃꯣꯏꯅ ꯏꯝꯕꯣꯏꯗ꯭ꯔꯤꯗꯨꯗ ꯃꯣꯏꯅ ꯍꯥꯞꯅꯤꯡꯕ ꯁꯥꯒꯨꯝꯕ ꯍꯥꯞꯄ ꯃꯇꯝ ꯂꯩ ꯑꯗꯨꯃ ꯗꯤꯖꯥꯏꯟ ꯇꯣꯉꯥꯟ ꯇꯣꯉꯥꯟꯕ ꯂꯩ ꯗꯤꯖꯥꯏꯟ ꯗꯤꯖꯥꯏꯟ ꯍꯥꯞꯄ ꯃꯌꯥꯝꯁꯦ ꯎꯕꯗ ꯑꯩ ꯑꯩꯉꯣꯟꯗ ꯌꯥꯝ ꯀꯜꯂꯛꯑꯦ ꯑꯩ ꯌꯥꯝ ꯄꯥꯝꯃꯦ ꯑꯩꯅ ꯃꯣꯏ ꯃꯣꯏꯒꯤ ꯍꯥꯏꯕꯗꯤ ꯃꯣꯏꯒꯤ ꯑꯗꯨꯝ ꯈꯨꯠ ꯁꯥ ꯍꯩꯕꯗꯨꯗ ꯃꯣꯏꯒꯤ ꯏꯝꯕꯣꯏꯗ꯭ꯔꯤꯒꯨꯝꯕ ꯑꯗꯨꯒ ꯐꯣꯠꯄ ꯑꯣꯏꯔꯣ ꯑꯩꯈꯣꯏꯗꯤ ꯈꯨꯠ ꯁꯥ ꯍꯩꯇꯕꯅꯤꯅ ꯐꯣꯠꯄ ꯈꯣꯠꯄ ꯍꯥꯏꯕꯁꯦ ꯇꯦꯂꯦꯟ ꯃꯣꯏꯉꯣꯟꯗ ꯌꯥꯝ ꯂꯩ ꯃꯣꯏꯅ ꯐꯣꯠꯄ ꯈꯣꯠꯄ ꯍꯥꯏꯕꯗ ꯐꯤꯃꯛ ꯐꯣꯠꯄꯗ ꯑꯣꯏꯔꯣ ꯑꯩꯈꯣꯏꯅ ꯐꯣꯠꯄ ꯃꯇꯝꯗꯗꯤ ꯌꯥꯝ ꯐꯣꯠꯂꯦ ꯍꯥꯏꯕꯁꯦ ꯈꯪꯕ ꯉꯝꯃꯤ ꯃꯣꯏꯅ ꯐꯣꯠꯂꯛꯄ ꯃꯇꯝꯗꯗꯤ ꯌꯥꯝ ꯐꯖꯅ ꯐꯣꯠꯄꯗ ꯐꯣꯠꯂꯦ ꯍꯥꯏꯕꯁꯦ ꯈꯪꯕ ꯉꯝꯗꯦ ꯃꯔꯛ ꯃꯔꯛꯇ ꯑꯩꯈꯣꯏꯁꯨ ꯐꯣꯠꯄꯤꯌꯨ ꯍꯥꯏꯅ ꯍꯦ ꯑꯩꯅ ꯁꯨꯃꯥꯏꯅ ꯃꯣꯏꯉꯣꯟꯗꯁꯨ ꯍꯥꯏꯌꯦ ꯑꯗꯨꯃꯥꯏꯅ ꯃꯣꯏꯒꯤ ꯍꯩꯖꯕ ꯃꯣꯏꯅ ꯇꯧꯕꯗ ꯑꯩꯅ ꯌꯥꯝ ꯄꯥꯝꯕꯁꯦ ꯍꯥꯏꯗꯤ ꯃꯣꯏꯅ ꯏꯝꯕꯣꯏꯗ꯭ꯔꯤꯒꯨꯝꯕ ꯐꯣꯠꯄ ꯈꯣꯠꯄ ꯍꯩꯖꯕꯁꯦ ꯑꯩꯅꯁꯨ ꯃꯣꯏꯗ ꯍꯥꯏꯕꯁꯦ ꯅꯣꯏ ꯑꯩꯉꯣꯟꯗꯁꯨ ꯇꯝꯕꯤꯌꯨ ꯅꯣꯏꯁꯦ ꯌꯥꯝ ꯍꯩꯌꯦ ꯈꯣꯠꯂꯦꯅꯁꯨ ꯑꯩꯅ ꯌꯥꯝ ꯍꯥꯏꯕꯅꯦ ꯃꯣꯏ ꯈꯨꯠꯁꯥꯗꯨꯗ ꯑꯩ ꯌꯥꯝ ꯄꯥꯝꯃꯦ ꯃꯣꯏꯅ ꯗꯤꯖꯥꯏꯟ ꯇꯧꯔꯛꯄ ꯍꯥꯏꯕꯗ ꯂꯩꯒꯨꯝꯕ ꯑꯗꯣ ꯃꯣꯏꯅ ꯀꯣꯆꯤꯗꯨꯅ ꯑꯗꯨꯝ ꯁꯦꯝꯕ ꯈꯣꯠꯄ ꯀꯩꯅꯣ ꯇꯧꯕꯗ ꯀꯣꯔꯁꯦꯠ ꯑꯣꯏꯅ ꯕꯦꯒꯀꯨꯝꯕ ꯂꯣꯟꯕ ꯂꯩꯒꯨꯝꯕ ꯁꯥꯕ ꯗꯤꯖꯥꯏꯟ ꯗꯤꯖꯥꯏꯟꯗ ꯃꯣꯏꯅ ꯑꯗꯨꯒꯨꯝꯕꯗꯣ ꯑꯗꯨꯝ ꯁꯦꯝꯃꯦ ꯑꯗꯨꯁꯨ ꯑꯩꯅ ꯍꯥꯏꯔꯗꯤ ꯃꯣꯏꯅꯁꯨ ꯍꯥꯔꯥꯎ ꯍꯥꯔꯥꯎꯅ ꯇꯝꯕꯤꯒꯦ ꯈꯣꯠꯀꯦꯅꯁꯨ ꯌꯥꯏꯌꯦ ꯑꯗꯨ ꯀꯥꯟ ꯑꯩꯉꯣꯟꯗꯁꯨ ꯌꯥꯝ ꯅꯨꯡꯉꯥꯏꯕ ꯄꯣꯛꯑꯦ ꯇꯝꯁꯨ ꯇꯝꯕꯤꯌꯦ ꯑꯗꯨꯕꯨ ꯃꯣꯏꯒꯤ ꯈꯨꯠ ꯁꯥ ꯍꯩꯕꯒꯨꯝꯅꯃꯛꯇꯤ ꯑꯩ ꯍꯩꯕꯗꯤ ꯉꯝꯗꯦ ꯑꯩꯅ ꯈ꯭ꯋꯥꯏꯗꯒꯤ ꯄꯥꯝꯕ ꯍꯥꯏꯕꯁꯦ ꯃꯣꯏꯒꯤ ꯈꯨꯠ ꯁꯥ ꯍꯩꯕꯗꯣ ꯑꯩ ꯌꯥꯝ ꯀꯜꯂꯛꯆꯩ ꯑꯗꯣ ꯍꯥꯏꯅꯤꯡꯕꯅꯤ ꯃꯣꯏꯒꯤ ꯈꯨꯠꯁꯥ